ꯑꯥꯔꯠ ꯑꯦꯟ ꯀ꯭ꯔꯥꯐꯇꯗꯤ ꯃꯅꯤꯄꯨꯔꯒꯤ ꯑꯣꯏꯅ ꯑꯩꯈꯣꯏꯒꯤ ꯀꯧꯅꯥ ꯐꯛ ꯀꯧꯅꯥꯅ ꯁꯥꯕ ꯑꯗꯒꯤ ꯋꯥꯅ ꯁꯥꯕ ꯄꯣꯂꯥꯡ ꯑꯗꯨꯒ ꯀꯩꯅꯣ

ꯋꯥꯅ ꯄꯥꯅ ꯀꯛꯂꯒ ꯁꯥꯕ ꯐꯛꯁꯨ ꯂꯩ ꯑꯗꯩ ꯄꯣꯠꯂꯣꯏ ꯄꯣꯠꯂꯣꯏꯁꯤꯅ ꯑꯩꯈꯣꯏꯒꯤ ꯂꯨꯍꯣꯡꯕꯗ ꯅꯨꯄꯤꯈꯩꯅ ꯁꯦꯠꯅꯕ ꯑꯗꯨꯅꯦ ꯑꯗꯒꯤ ꯐꯤꯔꯣꯟꯗ ꯍꯥꯏꯔꯒꯅ ꯃꯨꯀꯥ ꯐꯤ ꯑꯩꯈꯣꯏꯒꯤ ꯃ ꯐꯅꯦꯛ ꯃꯄꯥꯟ ꯅꯥꯏꯕꯤ ꯃꯨꯀꯥ ꯐꯅꯦꯛ ꯄꯨꯉꯧ ꯐꯅꯦꯛ ꯔꯥꯅꯤ ꯐꯤ ꯁꯤꯒꯨꯝꯕ ꯃꯌꯥꯝꯁꯦ ꯂꯩ